ꯃꯅꯤꯄꯨꯔꯤ ꯂꯣꯟꯗ ꯁꯝꯅ ꯒ꯭ꯔꯥꯝꯃꯥꯔ ꯍꯥꯏꯔꯗꯤ ꯑꯁꯨꯛꯀꯤ ꯃꯇꯤꯛ ꯈꯦꯠꯅꯕ ꯂꯩ ꯁꯝꯅ ꯍꯥꯏꯔꯕꯗ ꯑꯩꯈꯣꯏꯅ ꯁꯤꯡ ꯍꯥꯏꯕꯀꯥꯟꯗ ꯏꯁꯤꯡ ꯍꯣꯏꯁꯨ ꯈꯪꯅꯩ ꯑꯣꯔ ꯈꯔ ꯌꯥꯡꯅ ꯁꯤꯡ ꯍꯥꯏꯕꯀꯥꯟꯗ ꯖꯤꯟꯖꯔꯁꯨ ꯈꯪꯅꯩ ꯑꯗꯨꯅ ꯂꯣꯟ ꯍꯥꯏꯕꯁꯦ ꯒ꯭ꯔꯥꯝꯃꯥꯔ ꯂꯣꯟ ꯍꯥꯏꯕꯁꯦ ꯑꯗꯨꯛꯀꯤ ꯃꯇꯤꯛ ꯇꯣꯡꯉꯥꯟ ꯇꯣꯡꯉꯥꯟ ꯗꯤꯐꯔꯦꯟ ꯃꯤꯅꯤꯡ ꯄꯨꯏ ꯑꯩꯈꯣꯏꯅ ꯁꯝ ꯐꯤꯆꯔ ꯌꯨꯅꯤꯛ ꯐꯤꯆꯔ ꯍꯥꯏꯈ꯭ꯔꯗꯤ ꯂꯥꯛꯑꯣ ꯍꯥꯏꯕꯀꯥꯟꯗ ꯂꯥꯛꯄ ꯑꯃ ꯑꯣꯔ ꯂꯥꯛꯎ ꯍꯥꯏꯕꯀꯥꯟꯗ ꯐꯝꯕ ꯑꯃ ꯁꯣꯝꯅ ꯍꯥꯏꯔꯁꯨ ꯈꯪꯅꯩ

ꯑꯗꯨꯅꯤ ꯑꯩꯅ ꯍꯥꯏꯔꯤꯁꯦ